ꯍꯥꯎ ꯀꯩ ꯅꯨꯃꯤꯠꯇ ꯏꯕꯥꯅꯤ ꯈꯛꯇꯔꯣ ꯀꯅꯥ ꯀꯅꯥ ꯌꯥꯎꯗꯣꯏꯅꯣ

ꯍꯣꯏ ꯑꯗꯣ ꯗꯦꯕꯤꯇꯥꯁꯨ ꯌꯥꯎꯍꯟꯁꯤꯗꯅ ꯃꯥꯁꯨ ꯁꯤꯡꯖꯨ ꯆꯥꯅꯤꯡꯉꯦꯀ ꯍꯥꯏꯔꯛꯑꯝꯕꯅꯦ ꯑꯩꯉꯣꯟꯗ ꯅꯍꯥꯟ ꯐꯥꯎꯒꯦꯍꯦ ꯑꯗꯣ ꯀꯩꯅꯣ ꯁꯤꯡꯖꯨ ꯆꯥꯗꯣꯏꯁꯦ ꯁꯤꯡꯖꯨ ꯉꯥꯛ ꯆꯥꯕ ꯆꯥꯒꯗ꯭ꯔꯣ ꯑꯇꯣꯞꯄ ꯌꯥꯎꯒꯗ꯭ꯔꯣ ꯍꯩꯃꯥ ꯃꯤꯃꯤ ꯁꯤꯡꯖꯨꯗꯨꯕꯨꯗꯤ ꯆꯥꯔꯅꯤꯗꯅ ꯑꯗꯣ ꯑꯇꯣꯞꯄ ꯀꯔꯤ ꯌꯥꯎꯅꯤꯡꯉꯤꯒꯦ ꯍꯥꯏꯗꯤ ꯕꯣꯔꯥꯒꯨꯝꯕ ꯌꯥꯎꯒꯗ꯭ꯔꯥ ꯀꯦꯂꯤꯆꯅꯒꯨꯝꯕ ꯌꯥꯎꯒꯗ꯭ꯔꯥ ꯁꯤꯡꯖꯨꯗꯪ ꯆꯥꯒꯗ꯭ꯔꯣ ꯑꯉꯥꯎꯕꯤ ꯉꯧꯔꯒ ꯏꯁ ꯏꯆꯥꯟꯗꯤ ꯆꯥꯅꯗꯦꯀꯣ ꯁꯤꯡꯖꯨꯒ ꯌꯦꯟꯒꯗꯤ ꯍꯣꯏꯅꯦ ꯍꯣꯏꯅꯦ ꯑꯗꯣ ꯀꯔꯥꯏꯗ ꯆꯥꯁꯤꯒꯦꯅꯦ ꯅꯣꯏꯗꯔꯣ ꯑꯩꯈꯣꯏꯗꯔꯣ ꯀꯗꯥꯏꯗꯅꯣ ꯏꯁ ꯅꯣꯏ ꯅꯄꯥ ꯁꯛꯇꯥꯗꯨꯒ ꯌꯦꯟ ꯉꯧꯗꯣꯏꯕ ꯌꯥꯔꯦ ꯏꯕꯦꯝꯃ ꯑꯩꯈꯣꯏꯗ ꯑꯣꯏꯅ ꯂꯥꯛꯄꯤꯔꯣ ꯆꯥꯔꯝꯗꯥꯏꯗ ꯅꯣꯏ ꯕꯥꯅ ꯄꯨꯈꯝ ꯂꯪꯈꯤꯕꯗꯨꯔꯕ ꯅꯪꯅ ꯄꯥꯝꯃꯤꯁꯦ ꯑꯣ ꯑꯣ ꯑꯗꯨꯗꯤ ꯍꯌꯦꯡꯀꯣ ꯁꯤꯡꯖꯨ ꯆꯥꯕ ꯍꯥꯏꯕ ꯁꯤꯃꯛꯇꯕꯨ ꯅꯨꯡꯙꯤꯜꯒꯨꯝꯕ ꯅꯨꯡꯗꯥꯡꯋꯥꯏꯔꯝꯒꯨꯝꯕ ꯅꯠꯇ꯭ꯔꯗꯤ ꯅꯨꯡꯉꯥꯏꯔꯣꯏ ꯑꯗꯨꯅ ꯄꯨꯡ ꯑꯍꯨꯝ ꯁ꯭ꯋꯥꯏꯗ ꯂꯥꯛꯑꯣꯔꯥ ꯍꯣꯏ ꯑꯗꯨꯕꯨꯗꯤ ꯌꯥꯔꯦ ꯌꯥꯔꯦ ꯑꯗꯨꯗꯤ ꯌꯦꯟꯗꯨꯕꯨꯗꯤ ꯑꯩ ꯂꯩꯔꯛꯑꯒꯦ ꯍꯣꯏꯅꯦ ꯑꯗꯨꯕꯨꯗꯤ ꯑꯗꯣ ꯏꯕꯥꯏꯅꯤ ꯁꯣꯝꯗꯒꯤ ꯗꯦꯕꯤꯇꯥꯒ ꯏꯕꯥꯏꯅꯤ ꯂꯩꯔꯛꯑꯒꯦ ꯅꯪꯅ ꯇꯣꯟꯗꯣꯟꯒ ꯀꯔꯤꯅꯣ ꯇꯣꯝꯕꯤꯒ ꯇꯣꯃꯆꯧꯒ ꯇꯧꯔꯒ ꯅꯪꯒꯅꯦ ꯁꯤꯡꯖꯨ ꯃꯌꯥꯟ ꯀꯩꯀꯩꯗꯣ ꯂꯩꯔꯒ ꯁꯤꯡꯖꯨ ꯀꯩꯀꯩꯗꯣ ꯁꯨꯕ ꯍꯧꯔꯝꯃꯣ ꯌꯥꯔꯦꯗꯅ ꯍꯣ ꯌꯥꯏꯌꯦ ꯌꯥꯏꯌꯦ ꯑꯩꯈꯣꯏꯕꯨꯗꯤ ꯑꯥ ꯒꯦꯠꯇꯣ ꯑꯗꯨꯅꯦ ꯑꯩꯅ ꯍꯥꯏꯒꯦ ꯇꯧꯔꯤꯁꯦ ꯅꯣꯏꯒꯤ ꯍꯨꯏ ꯑꯆꯧꯕꯗꯣ ꯌꯥꯝ ꯇꯜꯂꯦꯕ ꯑꯩ ꯑꯗꯣ ꯅꯣꯏ ꯅꯥꯀꯟꯒꯤꯗꯣ ꯌꯥꯎꯔꯣꯏꯗ꯭ꯔꯣ ꯀꯩꯅꯣ ꯀꯧꯅꯗ꯭ꯔꯕꯣ ꯑꯃꯨꯛ ꯍꯥ ꯀꯩ ꯍꯥꯏꯅꯣ ꯎꯍꯟꯗꯣꯏꯔꯣ ꯌꯥꯎꯍꯟꯂꯣꯏꯗꯣꯏꯔꯣ ꯍꯣꯏ ꯍꯣꯏ ꯐꯔꯦ ꯐꯔꯦ ꯊꯝꯃꯣ ꯊꯝꯃꯣ